ꯑꯩ ꯅꯍꯥꯟ ꯁꯅꯥ ꯁꯥꯔꯝꯕꯗꯣ ꯂꯣꯏꯔꯕꯣ ꯍꯣꯏ ꯑꯗꯣ ꯑꯩꯅ ꯍꯥꯏꯕ ꯃꯑꯣꯡꯗꯨꯗ ꯑꯗꯨꯝ ꯁꯥꯔꯤ ꯅꯠꯇ꯭ꯔꯣ ꯑꯗꯣ ꯈꯔ ꯐꯖꯅ ꯑꯗꯨꯝ ꯁꯥꯕꯤꯌꯨꯀꯣ ꯑꯩꯅ ꯍꯥꯏꯕ ꯃꯑꯣꯡꯗꯨꯗ ꯍꯌꯦꯡ ꯑꯃꯨꯛ ꯑꯩꯅ ꯍꯥꯏꯕꯗꯣ ꯇꯥꯔꯝꯗꯕ ꯃꯑꯣꯡ ꯑꯣꯏꯔꯝꯃꯗꯤ ꯑꯃꯨꯛ ꯑꯩꯗꯤ ꯌꯥꯔꯣꯏ ꯍꯣꯏ ꯑꯗꯣ ꯃꯃꯟꯗꯤ ꯅꯍꯥꯟ ꯍꯥꯏꯅꯕꯗꯨꯗ ꯑꯗꯨꯝ ꯌꯥꯗꯣꯏ ꯅꯠꯇ꯭ꯔꯣ ꯅꯪꯒꯤ ꯑꯩꯒꯤꯗꯣ ꯃꯑꯣꯡꯗꯣ ꯑꯃꯨꯛ ꯁꯥꯔꯗꯤ ꯑꯃꯨꯛ ꯑꯩꯈꯣꯏꯒꯤ ꯑꯉꯥꯡ ꯑꯃꯒꯤ ꯀꯩꯅꯣ ꯇꯧꯕꯩꯗꯁꯨ ꯑꯃꯨꯛ ꯃꯑꯣꯡꯗꯣ ꯌꯦꯡꯉꯒ ꯃꯥꯁꯨ ꯄꯥꯝꯃꯗꯤ ꯁꯥꯒꯦꯅ ꯍꯥꯏꯕꯅꯦꯕ ꯑꯗꯨꯗꯨꯅ ꯍꯣꯏꯕ ꯑꯗꯨꯗꯤ ꯇꯧꯅꯁꯦꯕ ꯑꯗꯣ ꯅꯪ ꯑꯩꯅ ꯍꯥꯏ ꯃꯑꯣꯡꯗꯨꯗ ꯑꯃꯨꯛ ꯃꯑꯣꯡꯗꯣ ꯇꯥꯔꯝꯗ꯭ꯔꯗꯤ ꯑꯩꯗꯤ ꯌꯥꯔꯣꯏꯍꯦ ꯍꯣꯏ ꯍꯣꯏ ꯑꯗꯣ ꯈꯔ ꯐꯖꯅ ꯑꯗꯨꯝ ꯆꯦꯛꯁꯤꯟꯅ ꯈꯔ ꯇꯧꯔꯛꯑꯣꯕ ꯍꯌꯦꯡ ꯑꯃꯨꯛ ꯁꯅꯥꯗꯣ ꯐꯖꯔꯦ ꯂꯧꯔꯒꯦ ꯌꯥꯔꯦꯅ ꯂꯧꯔꯨꯔꯒ ꯑꯃꯨꯛ ꯍꯌꯦꯡ ꯃꯑꯣꯡ ꯇꯥꯔꯝꯗ꯭ꯔꯗꯤ ꯃꯆꯨ ꯊꯨꯅꯒ ꯀꯣꯛꯊꯕꯤ ꯑꯣꯏꯔꯝꯗꯣꯏꯖꯥꯠꯂꯣ ꯁꯤꯊꯕꯤ ꯎꯝ ꯈꯔ ꯐꯖꯅ ꯑꯗꯨꯝ ꯁꯦꯝꯕꯤꯌꯣꯕ ꯍꯥꯏꯕꯗꯤ ꯅꯪꯒꯤꯗꯣ ꯐꯖꯔꯗꯤ ꯑꯃꯨꯛ ꯑꯩꯈꯣꯏ ꯑꯉꯥꯡꯁꯤꯡ ꯑꯃꯒꯤꯃꯨꯛ ꯃꯑꯣꯡꯗꯣ ꯌꯦꯡꯉꯒ ꯑꯩꯒꯤ ꯃꯑꯣꯡꯗꯣ ꯍꯥꯟꯅ ꯌꯦꯡꯉ ꯃꯇꯨꯡꯗ ꯑꯃꯨꯛ ꯃꯥꯁꯨ ꯁꯥꯒꯦꯅ ꯍꯥꯏꯕꯅꯦꯕ ꯑꯗꯣ ꯀꯦꯂꯁꯨ ꯑꯗꯨꯝ ꯌꯥꯏ ꯑꯗꯨ ꯈꯨꯖꯤꯗꯨꯗꯤ ꯂꯣꯏꯔꯝ ꯅꯠꯇ꯭ꯔꯣ ꯎꯝ ꯑꯗꯣ ꯂꯤꯛꯇꯣ ꯋꯥꯠꯂꯁꯨ ꯁꯅꯥꯗꯣ ꯍꯥꯟꯅ ꯈꯔ ꯊꯨꯅ ꯂꯣꯏꯁꯟꯍꯟꯕꯤꯌꯣ ꯎꯝ ꯌꯥꯔꯤꯉꯩ ꯈꯔ ꯊꯨꯅ ꯑꯗꯨꯝ ꯂꯣꯏꯁꯟꯕꯤꯌꯣꯕ ꯍꯥꯏꯗꯤ ꯅꯪ ꯐꯖꯔꯤꯉꯩ ꯄꯣꯠꯇꯨ ꯐꯖ ꯈꯔ ꯐꯖ ꯍꯟꯅꯉꯥꯏ ꯑꯗꯨꯝ ꯍꯣꯠꯅꯕꯤꯌꯣꯕꯀꯣ ꯃꯇꯨꯡꯗꯁꯨ ꯑꯗꯨꯝ ꯃꯊꯪ ꯃꯊꯪ ꯍꯥꯏꯔꯛꯅꯉꯥꯏꯒꯤꯅꯦ ꯈꯪꯅ ꯆꯥꯟꯅꯕꯅꯤꯅ ꯑꯗꯨꯝ ꯈꯔ ꯐꯖꯅ ꯑꯗꯨꯝ ꯇꯧꯅꯦꯅ ꯑꯩꯁꯨ ꯅꯉꯣꯟꯗ ꯃꯃꯥꯡ ꯃꯃꯥꯡꯗꯁꯨ ꯑꯗꯨꯝ ꯇꯧꯋꯦꯅ ꯇꯧꯔꯤꯅꯦꯕ ꯑꯗꯣ ꯍꯣꯔꯦꯟ ꯋꯥꯠꯆꯞꯇ ꯑꯗꯨꯝ ꯊꯥꯔꯛꯑꯣ ꯎꯝ ꯎꯝ ꯑꯗꯣ ꯍꯌꯦꯡ ꯃꯇꯨꯡ ꯃꯇꯨꯡꯗꯁꯨ ꯑꯗꯨꯝ ꯃꯈꯥ ꯇꯥꯔꯛꯄꯗꯁꯨ ꯑꯗꯨꯝ ꯃꯊꯪ ꯃꯊꯪ ꯍꯥꯏꯔꯛꯅꯉꯥꯏꯒꯤ ꯈꯔ ꯐꯖꯅ ꯑꯗꯨꯝ ꯁꯥꯕꯤꯌꯣꯕ ꯍꯣꯏ ꯍꯣꯏ ꯌꯥꯔꯤꯉꯩ ꯑꯊꯨꯕ ꯃꯇꯝꯗ ꯂꯣꯏꯁꯟꯕꯤꯅꯕ ꯑꯗꯨꯝ ꯇꯧꯕꯤꯔꯛꯑꯣ ꯍꯥꯏꯗꯤ ꯁꯣꯝꯗ ꯊꯕꯛ ꯍꯥꯏꯗꯤ ꯑꯩꯅ ꯆꯠꯇꯣꯔꯤꯕ ꯌꯥꯎꯗꯣꯔꯤꯕ ꯄꯣꯠꯇꯨ ꯅꯪꯗ꯭ꯔꯒꯗꯤ ꯅꯨꯡꯉꯥꯏꯇꯦꯗꯅ ꯅꯪꯅꯉꯥꯏꯒꯤ ꯈꯔ ꯊꯨꯅ ꯑꯗꯨꯝ ꯌꯥꯅꯉꯥꯏ ꯁꯤꯟꯕꯤꯔꯛꯑꯣꯕ ꯑꯗꯨꯒ ꯑꯩꯅ ꯌꯥꯜꯂꯒ ꯁꯤꯔꯒ ꯆꯠꯄꯗ ꯎꯠꯂꯝꯗꯣꯏꯅꯦꯕ ꯐꯖꯕꯅꯤ ꯐꯖꯩ ꯐꯖꯗꯦꯗꯣ ꯃꯌꯥꯝꯗ ꯁꯣ ꯇꯧꯔꯝꯒꯦꯕ ꯃꯊꯪꯗ ꯅꯪꯒꯤ ꯀꯩꯅꯣ ꯃꯌꯥꯝ ꯂꯥꯛꯅꯕ ꯀꯁꯇꯃꯔ ꯃꯌꯥꯝ ꯆꯪꯉꯛꯅꯕ ꯇꯧꯕꯤꯔꯝꯒꯦꯕ ꯑꯩꯅ ꯈꯔ ꯑꯗꯣ ꯌꯥꯔꯤꯉꯩ ꯑꯊꯨꯕ ꯃꯇꯝꯗ ꯂꯣꯏꯁꯟꯕꯤꯔꯛꯑꯣꯀꯣ ꯎꯝ ꯎꯝ ꯌꯥꯔꯦ ꯌꯥꯔꯦ ꯊꯝ